ꯅꯣꯔꯠ ꯑꯩꯗꯤ ꯅꯣꯔꯠ ꯏꯟꯗꯤꯌꯥꯒꯤ ꯆꯧ ꯆꯧꯒꯨꯝꯕꯁꯤꯅ ꯌꯥꯝꯅ ꯄꯥꯝꯃꯤ ꯍꯥꯏꯕꯗꯤ ꯆꯧꯒꯨꯝꯕꯁꯤꯗꯤ ꯑꯗꯨꯝ ꯔꯦꯗꯤ ꯇꯨ ꯐꯨꯗ ꯒꯨꯝꯕ ꯑꯣꯏꯕ ꯍꯥꯏꯇꯥꯔꯦ ꯑꯗꯨꯝ ꯍꯥꯏꯕꯗꯤ ꯆꯥ ꯀꯥꯟꯗꯁꯨ ꯕꯣꯏꯂꯤꯡ ꯇꯧꯅꯤ ꯑꯗꯨꯗꯨꯒ ꯑꯗꯨꯝ ꯁꯦꯝ ꯀꯥꯟꯁꯤꯗꯁꯨ ꯑꯗꯨꯝ ꯀꯩ ꯍꯥꯏꯅꯤ ꯌꯥꯝ ꯆꯥꯕꯗ ꯍꯥꯎꯕ ꯍꯥꯏꯇꯥꯔꯦ ꯆꯤꯛꯀꯟꯒꯨꯝꯕ ꯈꯔ ꯑꯃ ꯍꯥꯞꯆꯤꯜꯂꯒ ꯑꯗꯨꯝ ꯃꯇꯝꯒꯨꯝꯕꯗ ꯑꯗꯨꯝ ꯅꯣꯔꯠ ꯏꯟꯗꯤꯌꯥ ꯒꯨꯝꯕꯗ ꯆꯠꯄ ꯑꯣꯏꯔꯁꯨ ꯂꯩꯗꯅ ꯅꯣꯔꯠ ꯀꯨꯝꯕꯁꯤꯗ ꯑꯗꯨꯝ ꯆꯥꯕ ꯃꯇꯝꯗ ꯍꯥꯎꯕ ꯍꯥꯏꯇꯥꯔꯦ ꯑꯩꯈꯣꯏꯗꯁꯨ ꯌꯥꯝꯅ ꯍꯧꯖꯤꯛ ꯆꯧꯁꯤ ꯌꯥꯝ ꯐ꯭ꯂꯦꯕꯔ ꯑꯣꯏ ꯑꯗꯨꯗꯨꯅ ꯅꯣꯔꯠ ꯏꯟꯗꯤꯌꯥꯒꯤ ꯗꯤꯁꯁꯤ ꯑꯗꯨꯝ ꯄꯥꯝꯏ ꯍꯥꯏꯇꯥꯔꯦ